ꯇꯦꯛꯅꯣꯂꯣꯖꯤꯅ ꯍꯥꯟꯅꯒꯤ ꯃꯇꯝꯗꯒꯤꯗꯤ ꯑꯩꯈꯣꯏꯅ ꯂꯧ ꯎꯕ ꯃꯇꯝꯗ ꯂꯧ ꯎꯕꯗꯒꯤ ꯍꯧꯔꯒ ꯂꯣꯛꯄ ꯐꯥꯎꯕ ꯑꯁꯦ ꯃꯦꯆꯤꯟꯅ ꯂꯣꯏꯅ ꯃꯍꯨꯠ ꯁꯤꯟꯈ꯭ꯔꯦ ꯊꯥꯏꯅꯉꯥꯏ ꯃꯇꯝꯗꯗꯤ ꯂꯧ ꯂꯧ ꯌꯩꯕ ꯑꯁꯤ ꯏꯁꯥ ꯏꯁꯥꯅ ꯈꯨꯠꯅ ꯃꯤ ꯅꯦꯛꯑꯒ ꯇꯧꯔꯝꯃꯤ ꯍꯧꯖꯤꯛꯀꯤ ꯃꯇꯝꯗꯗꯤ ꯂꯧ ꯊꯥꯕꯗꯒꯤꯅ ꯂꯧ ꯂꯧ ꯈꯥꯎꯕ ꯑꯁꯤꯁꯨ ꯃꯦꯆꯤꯟꯅ ꯃꯍꯨꯠ ꯁꯤꯜꯂꯦ ꯑꯃꯗꯤ ꯂꯧ ꯂꯣꯛꯄꯗꯐꯥꯎ ꯃꯦꯆꯤꯟꯅ ꯂꯣꯛꯂꯦ ꯍꯥꯟꯅꯒꯤ ꯃꯇꯝꯗꯒꯤꯗꯤ ꯍꯧꯖꯤꯛꯀꯤ ꯇꯦꯛꯅꯣꯂꯣꯖꯤ ꯆꯥꯎꯈꯠꯂꯛꯄꯁꯤꯅ ꯌꯥꯝꯅ ꯍꯦꯟꯅ ꯀꯥꯅꯕ ꯄꯤ